ꯃꯅꯤꯄꯨꯔꯒꯤ ꯂꯣꯟ ꯍꯥꯏꯕꯁꯤ ꯃꯤꯌꯥꯝꯅ ꯈꯪꯅꯗꯦ ꯈ꯭ꯋꯥꯏꯗꯒꯤ ꯄꯤꯛꯄ ꯀꯩꯅꯣ ꯃꯅꯤꯄꯨꯔꯅꯤ ꯃꯅꯤꯄꯨꯔꯒꯤꯗꯤ ꯌꯦꯛꯁꯨ ꯌꯥꯝꯅ ꯌꯦꯛꯁꯨ ꯇꯣꯉꯥꯟ ꯇꯣꯉꯥꯟ ꯈꯥꯏꯗꯣꯛꯏ ꯑꯗꯨꯒ ꯃꯅꯤꯄꯨꯔꯒꯤꯗꯤ ꯀꯩꯅꯣ ꯇꯧꯔꯝꯕ ꯀꯔꯤ ꯀꯔꯤ ꯃꯅꯤꯄꯨꯔꯤ ꯂꯣꯟꯁꯨ ꯃꯌꯥꯝꯅ ꯏꯟꯊꯤ ꯅꯨꯡꯉꯥꯏꯅ ꯈꯪꯅꯗꯦ ꯑꯗꯨꯗꯨꯅ ꯂꯝꯁꯨ ꯌꯥꯝꯅ ꯄꯤꯛꯄꯅ ꯃꯔꯝ ꯑꯣꯏꯔꯒ ꯌꯦꯛꯁꯨ ꯃꯈꯜ ꯃꯈꯜ ꯈꯥꯏꯗꯣꯛꯏ